ꯍꯜꯂꯣ ꯍꯥꯏꯕꯤꯌꯨ ꯍꯣꯏ ꯑꯩꯈꯣꯏꯒꯤꯁꯦ ꯑꯩꯈꯣꯏꯒꯤ ꯔꯦꯁꯇꯨꯔꯦꯟꯁꯦ ꯍꯣꯇꯦꯜ ꯑꯣꯏꯅ ꯐꯨꯖꯤꯡ ꯂꯣꯖꯤꯡ ꯍꯥꯏꯕꯗꯤ ꯆꯥꯅ ꯊꯛꯅꯕ ꯑꯃꯗꯤ ꯂꯩꯐꯝꯒꯤꯁꯨ ꯂꯣꯏꯅ ꯌꯥꯎꯕ ꯑꯗꯨꯒꯨꯝꯕ ꯍꯣꯇꯦꯜꯅꯤ ꯍꯥꯏꯗꯤ ꯆꯥꯕꯒꯤ ꯑꯥꯏꯇꯦꯝꯁꯤ ꯑꯩꯈꯣꯏꯒꯤ ꯀꯟꯇ꯭ꯔꯤꯒꯤ ꯑꯣꯏꯕ ꯑꯗꯨꯗꯒꯤ ꯑꯇꯣꯞꯄ ꯂꯝꯁꯤꯡꯒꯤ ꯑꯣꯏꯕ ꯀꯖꯤꯟꯁꯨ ꯂꯩ ꯑꯗꯨꯒ ꯂꯣꯀꯦꯜꯒꯤꯁꯨ ꯂꯩ ꯀꯔꯝꯕꯗ ꯀꯩꯅꯣ ꯄ꯭ꯔꯤꯐꯔ ꯇꯧꯕꯤꯒꯦ ꯂꯣꯀꯦꯜꯍꯤꯁꯦ ꯑꯩꯈꯣꯏ ꯃꯅꯤꯄꯨꯔꯒꯤꯗꯤ ꯈ꯭ꯋꯥꯏꯗꯒꯤ ꯄꯥꯝꯅꯕ ꯗꯤꯁ ꯍꯥꯏꯔꯒꯗꯤ ꯏꯔꯣꯟꯕ ꯏꯔꯣꯟꯕ ꯍꯥꯏꯕꯁꯤ ꯃꯈꯜꯗꯤ ꯌꯥꯝ ꯌꯥꯝꯃꯤ ꯑꯗꯣ ꯁꯤꯗ ꯑꯩꯈꯣꯏ ꯃꯅꯤꯄꯨꯔꯗ ꯐꯪꯕ ꯑꯗꯨꯒꯨꯝꯕ ꯌꯣꯡꯆꯥꯛꯀꯤ ꯏꯔꯣꯝꯕ ꯑꯗꯩ ꯑꯥꯜꯂꯨꯒꯤ ꯏꯔꯣꯟꯕ ꯑꯇꯩ ꯑꯇꯩꯅꯆꯤꯡꯕ ꯈꯔꯁꯨ ꯂꯩꯔꯦ ꯑꯗꯨꯒ ꯑꯃꯅ ꯑꯩꯈꯣꯏ ꯁꯣꯏꯕꯨꯝ ꯊꯣꯡꯕ ꯑꯗꯨꯒ ꯁꯧꯒ꯭ꯔꯤꯒꯨꯝꯕ ꯆꯝꯅ ꯇꯧꯕ ꯁꯤꯒꯨꯝꯕ ꯃꯈꯜꯁꯦ ꯂꯩꯌꯦ ꯑꯗꯨꯒ ꯑꯩꯈꯣꯏꯒꯤ ꯎꯠꯇꯤ ꯍꯥꯏꯅ ꯎꯠꯇꯤ ꯍꯥꯏꯅ ꯌꯥꯝ ꯍꯥꯎꯕ ꯑꯗꯨꯒꯨꯝꯕ ꯃꯈꯜꯒꯤ ꯗꯤꯁ ꯑꯃꯁꯨ ꯂꯩ ꯑꯗꯨ ꯁꯤꯒꯤꯁꯤꯗ ꯏꯁꯥꯅ ꯍꯥꯏꯗꯤ ꯀꯔꯝꯕꯅ ꯍꯦꯟꯅ ꯄꯥꯝꯃꯤ ꯅꯠꯇ꯭ꯔꯒꯅ ꯃꯥꯒꯤ ꯄ꯭ꯔꯥꯏꯖꯀꯨꯝꯕ ꯀꯩꯒꯨꯝꯕ ꯈꯪꯅꯤꯡꯉꯒꯁꯨ ꯑꯗꯨꯝ ꯍꯪꯕꯤꯔꯛꯄ ꯌꯥꯒꯅꯤ

ꯉꯥꯒꯤ ꯏꯔꯣꯟꯕ ꯍꯥꯏꯕꯗꯤ ꯃꯥꯒꯤ ꯇꯣꯏꯊꯣꯡ ꯑꯗꯨꯃꯥꯏꯅ ꯊꯣꯡꯕ ꯃꯈꯜ ꯍꯥꯏꯗꯤ ꯃꯅꯤꯄꯨꯔꯁꯤ ꯑꯗꯨꯝ ꯉꯥꯒꯤ ꯄ꯭ꯔꯗꯛ ꯂꯩꯕ ꯃꯐꯝꯅꯤꯀꯣ ꯅꯣꯏꯅꯁꯨ ꯍꯥꯟꯅ ꯚꯤꯖꯤꯠ ꯚꯤꯖꯤꯠ ꯇꯧꯕꯤꯕꯗ ꯑꯗꯨꯝ ꯈꯪꯕꯤꯔꯝꯃꯒꯅꯤ ꯑꯩꯈꯣꯏꯒꯤꯁꯤꯗ ꯏꯁꯄꯤꯁꯦꯜ ꯑꯣꯏꯅ ꯉꯥꯒꯤ ꯑꯗꯨꯃꯥꯏꯅ ꯉꯥ ꯊꯣꯡꯕ ꯍꯥꯏꯕꯁꯤ ꯂꯣꯀꯦꯜꯒꯤ ꯈꯨꯊꯣꯡꯗ ꯌꯥꯝ ꯍꯥꯎꯅ ꯊꯣꯡꯕ ꯑꯗꯨꯝꯕ ꯂꯩ ꯑꯗꯨꯒ ꯑꯇꯣꯞꯄ ꯑꯩꯈꯣꯏꯒꯤ ꯄꯥꯟꯒꯨꯝꯕꯒꯤ ꯏꯔꯣꯟꯕ ꯑꯗꯨꯒ ꯆꯥꯛꯍꯥꯎꯒꯤ ꯈꯦꯔꯒꯨꯝꯕꯁꯨ ꯑꯗꯨꯝ ꯁꯦꯝꯃꯦ ꯑꯩꯈꯣꯏꯒꯤꯁꯤꯗ ꯍꯥꯟꯅ ꯇꯦꯁ ꯍꯣꯏ ꯍꯥꯟꯅ ꯇꯦꯁ ꯇꯧꯈꯤꯕ ꯑꯣꯏꯔꯒꯗꯤ ꯑꯗꯨ ꯂꯣꯏꯅ ꯃꯐꯝꯁꯤꯗ ꯑꯗꯨꯝ ꯑꯦꯚꯥꯏꯂꯦꯕꯜ ꯑꯣꯏꯒꯅꯤ ꯑꯣ ꯍꯣꯏ ꯍꯣꯏ ꯑꯩ ꯑꯗꯨꯝ ꯎꯝ ꯍꯣꯏ ꯍꯣꯏ ꯑꯩ ꯑꯗꯨꯝ ꯍꯥꯏꯖꯔꯛꯀꯦ ꯑꯩꯈꯣꯏꯒꯤ ꯏꯔꯣꯟꯕꯁꯤꯒ ꯑꯗꯨꯗꯒꯤ ꯑꯇꯣꯞꯄ ꯑꯃꯦꯠꯄꯒꯨꯝꯕ ꯑꯃ ꯌꯥꯎꯔꯒ ꯑꯩꯈꯣꯏꯒꯤ ꯆꯥꯛꯁꯤ ꯆꯥꯕꯗꯤ ꯑꯗꯨꯝ ꯇꯨ ꯐꯤꯞꯇꯤꯅ ꯑꯗꯨꯝ ꯌꯥꯏꯀꯣ ꯍꯥꯏꯗꯤ ꯄꯨꯛ ꯊꯟꯗ꯭ꯔꯤꯐꯥꯎ ꯑꯗꯨꯝ ꯆꯥꯕ ꯌꯥꯔꯅꯤ ꯇꯨ ꯐꯤꯞꯇꯤꯁꯤꯅ ꯑꯗꯨꯒ ꯑꯩꯈꯣꯏꯒꯤ ꯎꯠꯇꯤꯒꯨꯝꯕ ꯑꯦꯛꯁꯇ꯭ꯔꯥ ꯅꯣꯏꯅ ꯑꯗꯨꯝ ꯍꯥꯞꯀꯦ ꯍꯥꯏꯔꯒꯁꯨ ꯑꯗꯨꯝ ꯍꯥꯞꯄꯒ ꯑꯗꯨ ꯂꯨꯄꯥ ꯌꯥꯡꯈꯩꯇꯪ ꯍꯥꯞꯆꯤꯟꯕꯤꯔꯒ ꯑꯩꯈꯣꯏꯒꯤ ꯉꯥ ꯊꯣꯡꯕ ꯉꯁꯥꯏꯒꯤ ꯉꯥ ꯇꯣꯏꯅ ꯊꯣꯡꯕ ꯍꯥꯏꯕꯗꯣ ꯏꯔꯣꯟꯕꯒꯤ ꯇꯥꯏꯞ ꯇꯧꯕꯗꯣ ꯑꯗꯨꯒꯤ ꯄꯣꯠꯇꯨꯁꯨ ꯑꯗꯨꯝ ꯂꯨꯄꯥ ꯌꯥꯡꯈꯩꯈꯛ ꯍꯥꯞꯆꯤꯟꯕꯤꯔꯒ ꯑꯗꯨꯝ ꯌꯥꯔꯅꯤ ꯑꯗꯨꯒ ꯍꯣꯇꯦꯜ ꯑꯁꯤꯗ ꯑꯩꯈꯣꯏ ꯑꯍꯤꯡ ꯂꯩꯕꯁꯦ ꯑꯍꯤꯡ ꯂꯩꯕꯁꯦ ꯑꯩꯈꯣꯏꯒꯤ ꯌꯥꯝ ꯍꯣꯡꯕ ꯔꯦꯠꯇ ꯆꯅꯤꯄꯥꯜꯗꯒꯤꯅ ꯂꯤꯁꯤꯡ ꯑꯃꯒ ꯆꯃꯉꯥ ꯁ꯭ꯋꯥꯏꯐꯥꯎꯕ ꯑꯗꯨꯝ ꯆꯠꯀꯅꯤ ꯍꯥꯏꯗꯤ ꯆꯅꯤꯄꯥꯜ ꯍꯥꯏꯔꯛꯏꯁꯤꯅ ꯑꯩꯈꯣꯏꯒꯤ ꯕ꯭ꯔꯦꯛꯐꯥꯔꯁꯇꯤ ꯌꯥꯎꯔꯛꯑꯔꯣꯏ ꯑꯇꯩ ꯑꯇꯩ ꯑꯗꯨꯝ ꯆꯥꯅꯕ ꯑꯇꯩ ꯄꯣꯠꯇꯤ ꯌꯥꯎꯔꯛꯀꯅꯤ ꯑꯗꯨꯒ ꯕ꯭ꯔꯦꯛꯐꯥꯔꯁ ꯌꯥꯎꯕ ꯑꯗꯨꯗꯒꯤ ꯑꯩꯈꯣꯏꯒꯤ ꯃꯐꯝꯁꯤꯗ ꯂꯩꯕ ꯃꯇꯝꯗ ꯇꯤ ꯚꯤ ꯌꯦꯡꯅꯤꯡꯕ ꯈꯣꯠꯄ ꯑꯗꯨꯝꯕꯁꯤꯡꯒꯤ ꯚꯤ ꯑꯥꯏ ꯄꯤ ꯔꯨꯝꯒꯨꯝꯕꯗ ꯂꯥꯛꯑꯒꯅ ꯋꯥꯟ ꯊꯥꯎꯖꯟ ꯐꯥꯏꯚ ꯍꯟꯗ꯭ꯔꯦꯠ ꯑꯗꯨꯃꯥꯏꯅ ꯂꯥꯛꯀꯅꯤ ꯍꯣꯏ ꯍꯣꯏ ꯑꯗꯨꯝ ꯂꯣꯏꯅ ꯑꯦꯇꯦꯁ ꯑꯣꯏꯔꯛꯀꯅꯤ ꯑꯗꯨꯁꯤꯡꯗꯣ ꯍꯣꯏ ꯍꯣꯏ ꯌꯥꯝ ꯅꯨꯡꯉꯥꯏꯔꯦ ꯌꯥꯝ ꯅꯨꯡꯉꯥꯏꯔꯦ